ꯍꯧꯖꯤꯛ ꯃꯅꯤꯄꯨꯔ ꯂꯦꯡꯒ꯭ꯋꯦꯖ ꯍꯥꯏꯕꯗꯨ ꯃꯅꯤꯄꯨꯔ ꯂꯦꯡꯒ꯭ꯋꯦꯖ ꯍꯥꯏꯕꯁꯤ ꯍꯣꯏ ꯄꯣꯏꯇ꯭ꯔꯤꯒꯨꯝꯕ ꯂꯤꯇꯔꯦꯆꯔꯒꯨꯝꯕ ꯏꯕ ꯃꯌꯦꯛ ꯃꯅꯤꯄꯨꯔꯤꯅ ꯏꯕ ꯃꯌꯦꯛ ꯂꯤꯇꯔꯦꯆꯔꯁꯤꯡꯁꯤ ꯑꯩꯈꯣꯏ ꯆꯤꯡꯒꯤ ꯃꯤꯅ ꯑꯌꯥꯝꯕ ꯈꯪꯗꯕꯅꯤ ꯑꯗꯣ ꯃꯣꯏꯒꯤ ꯄꯣꯏꯇ꯭ꯔꯤ ꯑꯃ ꯑꯃ ꯇꯧꯕ ꯏꯕ ꯈꯣꯠꯄ ꯃꯁꯤꯁꯤ ꯑꯗꯨꯒ ꯃꯣꯏꯒꯤ ꯑꯥꯔꯇꯤꯁ ꯍꯣꯏ ꯀꯅꯥꯒꯨꯝꯕꯅ ꯑꯩꯁꯤ ꯑꯥꯔꯇꯤꯁ ꯑꯃ ꯁꯤꯒꯨꯝꯕꯁꯤꯗꯤ ꯏꯁꯩ ꯁꯛꯄ ꯈꯣꯠꯄ ꯃꯌꯥꯝꯁꯤꯗꯤ ꯑꯩꯈꯣꯏ ꯆꯤꯡꯒꯤ ꯃꯤꯅꯁꯨ ꯍꯦꯛ ꯍꯦꯛ ꯏꯁꯩ ꯁꯛꯄ ꯈꯣꯠꯄꯁꯨ ꯂꯩꯌꯦ ꯑꯗꯨꯒꯨꯝꯕ ꯅꯠꯇꯅ ꯑꯩꯈꯣꯏ ꯃꯔꯛꯇ ꯋꯥꯔꯤ ꯋꯥꯇꯥꯏ ꯑꯩꯈꯣꯏ ꯃꯅꯤꯄꯨꯔꯤ ꯂꯦꯡꯒ꯭ꯋꯦꯖꯁꯤꯅ ꯃꯅꯤꯄꯨꯔꯗ ꯀꯃꯟ ꯂꯦꯡꯒ꯭ꯋꯦꯖ ꯑꯣꯏꯅ ꯆꯟꯂꯤꯕꯅꯤ ꯑꯗꯨꯕꯨ ꯂꯤꯇꯔꯦꯆꯔꯗꯗꯤ ꯑꯩꯈꯣꯏ ꯆꯤꯡꯒꯤ ꯃꯤꯅ ꯃꯅꯤꯄꯨꯔꯒꯤ ꯃꯅꯤꯄꯨꯔꯤꯒꯤ ꯂꯤꯇꯔꯦꯆꯔꯁꯤ ꯌꯥꯝ ꯀꯌꯥ ꯍꯩꯇꯕꯅꯤ ꯍꯥꯏꯅ ꯑꯩ ꯃꯌꯥꯝꯗꯁꯨ ꯍꯥꯏꯅꯤꯡꯕꯅꯤ